ꯍꯜꯂꯣ ꯑꯁꯤ ꯀꯣꯟ ꯌꯣꯟꯕ ꯗꯨꯀꯥꯟꯗꯣ ꯅꯠꯇ꯭ꯔꯣ

ꯑꯩꯗꯣ ꯒꯤꯂꯥꯁꯀ ꯄꯨꯈꯝꯒ ꯌꯦꯡꯒꯦ ꯇꯧꯕꯅꯦ

ꯗꯔꯖꯟꯗꯗꯤ ꯀꯌꯥ ꯀꯌꯥ ꯑꯣꯏꯕꯒꯦ

ꯄꯨꯈꯝꯒ ꯒꯤꯂꯥꯁꯀꯁꯦ ꯄ꯭ꯔꯥꯁ ꯆꯞ ꯃꯥꯟꯅꯕ ꯅꯠꯇ꯭ꯔꯣ ꯑꯣ ꯇꯦꯡꯀꯦꯠꯇꯤ ꯃꯃꯜꯅ ꯀꯌꯥ ꯀꯔꯃꯥꯏꯅ ꯂꯩꯕꯒꯦ ꯑꯣ ꯑꯗꯣ ꯄꯨꯈꯝꯗꯣ ꯃꯤꯗꯜ ꯁꯥꯏꯁꯇꯗꯤ ꯀꯌꯥ ꯀꯌꯥ ꯂꯩꯕꯒꯦ ꯄ꯭ꯔꯥꯏꯖꯁꯦ ꯑꯣ ꯑꯗꯣ ꯇꯦꯡꯀꯦꯠꯀ ꯄꯨꯈꯝꯒ ꯑꯗꯨꯝ ꯂꯧꯔꯒꯦꯕꯀꯣ ꯎꯝ ꯒꯤꯂꯥꯁꯇꯨꯗ ꯗꯔꯖꯟ ꯑꯅꯤ ꯂꯧꯔꯒꯦ ꯑꯗꯨꯒ ꯑꯗꯨꯒ ꯄꯨꯈꯝꯒꯤꯗꯨꯅ ꯗꯔꯖꯟ ꯑꯍꯨꯝ ꯂꯧꯔꯒꯦ ꯇꯦꯡꯀꯣꯠꯇꯨꯅ ꯗꯔꯖꯟ ꯑꯃ ꯂꯧꯔꯒꯦ ꯑ ꯍꯣꯏ ꯑꯗꯣ ꯀꯩꯅꯣꯗꯤ ꯄꯨꯡ ꯀꯌꯥꯗ ꯗꯨꯀꯥꯟ ꯍꯥꯡꯒꯦ ꯑꯣ ꯑꯗꯨ ꯗꯨꯀꯥꯟꯗ ꯇꯦꯡꯀꯣꯠ ꯀꯔꯤ ꯀꯔꯤꯗꯣ ꯍꯌꯦꯡ ꯑꯌꯨꯛꯇꯣ ꯂꯧꯕ ꯂꯥꯛꯄ ꯌꯥꯒꯗ꯭ꯔꯥ ꯄꯨꯡ ꯃꯥꯄꯟ ꯑꯗꯨꯋꯥꯏꯗ ꯑꯣ ꯑꯗꯣ ꯗꯨꯀꯥꯟ ꯆꯞ ꯆꯥꯕꯤ ꯍꯧꯕꯁꯦ ꯃꯥꯄꯟ ꯃꯈꯥꯏꯗꯒꯤ ꯍꯧꯒꯗꯣꯏꯔꯣ ꯑꯣ ꯑꯗꯣ ꯄꯩꯁꯥꯗꯤ ꯖꯤꯄꯦꯒꯨꯝꯕꯗ ꯀꯥꯞꯄ ꯌꯥꯕ꯭ꯔꯣ ꯑꯣ ꯑꯗꯣ ꯄꯩꯁꯥꯗꯣ ꯑꯃꯨꯛꯇꯪ ꯄꯥꯊꯣꯛꯄꯤꯔꯒ ꯍꯥꯏꯕꯤꯔꯛꯑꯣꯅꯦ ꯖꯤꯄꯦꯗ ꯄꯩꯁꯥꯗꯣ ꯀꯥꯞꯄꯛꯅꯕ ꯇꯧꯔꯒꯦ ꯗꯔꯖꯟ ꯑꯅꯤ

ꯑꯣ ꯑꯗꯨꯒ ꯄꯨꯈꯝꯗꯣ ꯄꯨꯈꯝꯗꯣ ꯃꯦꯗꯤꯌꯝ ꯁꯥꯏꯁ ꯑꯃꯒ ꯃꯦꯗꯤꯌꯝꯒ ꯑꯆꯧꯕꯒꯗꯨꯅꯦꯕꯀꯣ ꯃꯦꯗꯤꯌꯝꯗꯨꯅ ꯗꯔꯖꯟ ꯑꯃ ꯂꯧꯔꯒꯦ ꯑꯆꯧꯕꯗꯨꯅ ꯑꯍꯨꯝ ꯂꯧꯕ ꯑ ꯑꯗꯣ ꯄ꯭ꯔꯥꯏꯖꯁꯤꯡꯗꯣ ꯍꯥꯏꯕꯤꯔꯣ ꯗꯔꯖꯟ ꯑꯃ ꯂꯧꯒꯦꯕ

ꯑꯣ ꯑꯆꯧꯕꯗꯗꯤ ꯄꯨꯈꯝ ꯑꯣ ꯇꯦꯡꯀꯣꯠꯇꯣ ꯗꯔꯖꯟ ꯑꯅꯤꯒ

ꯑꯧ ꯑꯗꯨꯗꯤ ꯍꯌꯦꯡ ꯂꯥꯛꯑꯒꯦ ꯊꯝꯖꯔꯒꯦꯀꯣ ꯑꯗꯨꯗꯤ ꯑꯧ